ꯑꯩꯈꯣꯏꯒꯤ ꯂꯝꯗꯝ ꯑꯁꯤꯗ ꯂꯩꯔꯒ ꯇꯧꯔꯤꯕ ꯑꯩꯒꯤ ꯁꯦꯟꯊꯣꯛ ꯂꯝꯕꯤ ꯍꯥꯏꯔꯒꯗꯤ ꯉꯥꯒꯤ ꯐꯥꯝ ꯃꯆꯥ ꯃꯆꯥ ꯇꯧꯕ ꯑꯃꯗꯤ ꯅꯔꯁ ꯑꯃ ꯑꯣꯏꯅ ꯍꯣꯁꯄꯤꯇꯥꯜ ꯄ꯭ꯔꯥꯏꯚꯦꯠ ꯍꯣꯁꯄꯤꯇꯥꯜꯗ ꯄꯨꯔꯒ ꯄꯨꯕ ꯑꯗꯨꯒ ꯍꯥꯡꯕ ꯃꯇꯝꯗꯅ ꯉꯥꯒꯤ ꯐꯥꯝ ꯇꯧꯔꯒ ꯉꯥꯁꯤꯡꯕꯨ ꯌꯣꯛꯑꯒ ꯆꯥꯎꯍꯟꯕ ꯉꯥꯏꯔꯒ ꯉꯥꯁꯤꯡꯗꯣ ꯑꯃꯨꯛ ꯌꯣꯟꯕ ꯑꯗꯨꯒ ꯃꯆꯥ ꯑꯃꯨꯛ ꯂꯧꯔꯒ ꯑꯃꯨꯛ ꯆꯥꯎꯅꯕ ꯁꯦꯝꯒꯠꯄ ꯑꯗꯨꯝꯅ ꯑꯩꯅ ꯑꯩꯒꯤ ꯁꯦꯟꯊꯣꯛ ꯂꯝꯕꯤ ꯇꯥꯜꯂꯤ ꯃꯌꯥꯝꯅꯁꯨ ꯉꯥ ꯍꯣꯡꯅ ꯍꯣꯡꯅ ꯊꯥꯗꯣꯛꯄ ꯑꯣꯏꯅꯁꯨ ꯉꯝꯍꯜꯂꯤ ꯑꯗꯨꯒ ꯃꯐꯝꯁꯤꯗ ꯊꯕꯛꯀꯤ ꯈ꯭ꯋꯥꯏ ꯈꯨꯗꯣꯡꯆꯥꯕ ꯑꯃ ꯃꯔꯨꯑꯣꯏꯅ ꯃꯌꯥꯝꯅ ꯄꯥꯝꯅꯕ ꯈꯨꯗꯣꯡꯆꯥꯕ ꯊꯕꯛꯁꯤꯡ ꯍꯥꯏꯔꯒꯗꯤ ꯌꯦꯟ ꯂꯣꯏꯕ ꯑꯣꯛ ꯂꯣꯏꯕ ꯑꯗꯩꯗꯤ ꯁꯟ ꯂꯣꯏꯕ ꯉꯥ ꯂꯣꯏꯕ ꯃꯁꯤꯅ ꯑꯩꯈꯣꯏ ꯃꯌꯥꯝꯅ ꯄꯥꯝꯅ ꯊꯕꯛꯁꯤ ꯈꯨꯗꯣꯡꯆꯥꯕ ꯑꯃꯁꯨꯡ ꯊꯕꯛꯁꯤ ꯃꯌꯥꯝꯁꯨ ꯇꯧꯅꯩ ꯃꯌꯥꯝꯗꯁꯨ ꯈꯨꯗꯣꯡꯆꯥꯕ ꯑꯃ ꯑꯣꯏꯈꯜꯂꯤ ꯁꯨꯝꯕ ꯊꯕꯛꯁꯤꯡ ꯑꯁꯤꯅ